ꯉꯁꯤ ꯑꯩꯁꯤ ꯃꯅꯤꯄꯨꯔꯗꯒꯤꯅꯤ ꯑꯦꯛꯖꯥꯝꯄꯜ ꯑꯩꯁꯨ ꯃꯅꯤꯄꯨꯔꯤꯈꯛꯇ ꯍꯩꯕ ꯃꯤꯅꯤ ꯑꯩꯅ ꯀꯔꯤꯒꯨꯝꯕ ꯑꯇꯣꯞꯄ ꯁ꯭ꯇꯦꯠ ꯃꯅꯤꯄꯨꯔ ꯂꯥꯟꯊꯣꯛꯑꯒ ꯆꯠꯄ ꯃꯇꯝꯗ ꯑꯩꯉꯣꯟꯗ ꯈꯨꯗꯣꯡꯆꯥꯗꯕ ꯂꯣꯟꯒꯤ ꯄ꯭ꯔꯣꯕ꯭ꯂꯦꯝ ꯈꯨꯗꯣꯡꯆꯥꯗꯕꯁꯤꯡꯁꯤ ꯀꯔꯝꯅ ꯃꯥꯌꯣꯛ ꯅꯒꯗꯒꯦ ꯍꯥꯏꯕ ꯃꯇꯝꯗ ꯋꯥꯔꯤ ꯑꯃꯗ ꯑꯩꯁꯤ ꯁ꯭ꯇꯦꯠ ꯑꯃꯗ ꯆꯠꯂꯦ ꯆꯠꯄ ꯃꯇꯝꯁꯤꯗ ꯑꯩꯁꯤ ꯍꯤꯟꯗꯤꯁꯤꯁꯨ ꯈꯪꯗ꯭ꯔꯦ ꯋꯥꯔꯤ ꯑꯃꯗ ꯑꯩ ꯆꯥꯛ ꯆꯥꯅꯤꯡꯉꯦ ꯈꯜꯂꯣ ꯑꯩ ꯍꯥꯏꯕ ꯍꯩꯇ꯭ꯔꯒꯗꯤ ꯃꯗꯨ ꯄ꯭ꯔꯣꯕ꯭ꯂꯦꯝ ꯑꯣꯏꯔꯦ ꯑꯗꯨꯒ ꯑꯩꯅ ꯁꯤ ꯃꯐꯝꯁꯤ ꯑꯩ ꯈꯪꯗ꯭ꯔꯦ ꯍꯤꯟꯗꯤꯅ ꯍꯪꯒꯦ ꯍꯥꯏꯕ ꯃꯇꯝꯗ ꯑꯗꯨꯒꯤꯁꯨ ꯄ꯭ꯔꯣꯕ꯭ꯂꯦꯝ ꯑꯃ ꯑꯣꯏꯔꯦ ꯑꯗꯨꯒ ꯏꯪꯂꯤꯁ ꯉꯥꯡꯒꯦ ꯍꯥꯏꯔꯁꯨ ꯏꯪꯂꯤꯁ ꯍꯩꯇ꯭ꯔꯒꯁꯨ ꯑꯩꯅ ꯈꯪꯅꯤꯡꯂꯤꯕ ꯃꯐꯝ ꯑꯩꯅ ꯇꯥꯛꯅꯤꯡꯂꯤꯕ ꯃꯐꯝ ꯑꯗꯨ ꯍꯥꯏꯒꯦ ꯍꯥꯏꯕ ꯃꯇꯝꯗ ꯌꯥꯝꯅ ꯑꯗꯨꯛꯀꯤ ꯃꯇꯤꯛ ꯄ꯭ꯔꯣꯕ꯭ꯂꯦꯝ ꯑꯣꯏ ꯑꯗꯨꯅ ꯑꯇꯣꯞꯄ ꯂꯦꯡꯒ꯭ꯋꯦꯁ ꯍꯩꯕꯁꯤꯁꯨ ꯌꯥꯝꯅ ꯃꯔꯨ ꯑꯃꯅꯤ ꯑꯗꯨꯒ ꯑꯇꯣꯞꯄꯗꯒꯤ ꯁ꯭ꯇꯦꯠꯇꯒꯤ ꯂꯥꯛꯂꯤꯕ ꯃꯤꯁꯤꯡꯅꯁꯨ ꯃꯅꯤꯄꯨꯔꯤ ꯂꯣꯟ ꯈꯪꯗꯕ ꯃꯅꯤꯄꯨꯔꯁꯤꯗ ꯆꯪꯂꯛꯄ ꯃꯇꯝꯗ ꯃꯅꯤꯄꯨꯔꯤ ꯂꯣꯟ ꯈꯪꯗꯕ ꯇꯥꯔꯒꯁꯨ ꯃꯈꯣꯏꯁꯨ ꯁꯦꯝ ꯄ꯭ꯔꯣꯕ꯭ꯂꯦꯝꯁꯤ ꯐꯦꯁ ꯇꯧꯒꯗꯣꯔꯤꯕꯅꯤ

ꯃꯁꯤ ꯃꯅꯤꯄꯨꯔꯒꯤ ꯃꯅꯤꯄꯨꯔꯤ ꯂꯣꯟ ꯍꯩꯇꯕ ꯍꯥꯏꯔꯒꯗꯤ ꯆꯤꯡꯗꯅ ꯑꯌꯥꯝꯕꯅꯤ ꯆꯤꯡꯃꯤ ꯑꯥ ꯈꯨꯡꯒꯪ ꯃꯅꯨꯡ ꯆꯪꯁꯤꯜꯂꯒ ꯌꯥꯝꯅ ꯂꯩꯔꯦ ꯃꯅꯤꯄꯨꯔꯤ ꯂꯣꯟ ꯍꯩꯇꯕ ꯃꯈꯣꯏꯅ ꯏꯝꯐꯥꯜ ꯇꯥꯎꯟꯗ ꯊꯣꯛꯂꯛꯄ ꯃꯇꯝꯗ ꯃꯈꯣꯏ ꯂꯣꯟꯒꯤ ꯈꯨꯗꯣꯡꯆꯥꯗꯕꯁꯤ ꯑꯗꯨꯛꯀꯤ ꯃꯇꯤꯛ ꯃꯥꯌꯣꯛꯅꯩ ꯑꯗꯨꯅ ꯃꯔꯝ ꯑꯁꯤꯅ ꯂꯣꯟ ꯃꯅꯤꯄꯨꯔꯤ ꯂꯣꯟ ꯍꯩꯕꯁꯤꯡꯅ ꯑꯇꯣꯞꯄ ꯁ꯭ꯇꯦꯠꯇ ꯆꯠꯄꯗꯁꯨ ꯑꯇꯣꯞꯄ ꯂꯣꯟ ꯍꯩꯇ꯭ꯔꯒꯗꯤ ꯑꯗꯨꯛꯀꯤ ꯃꯇꯤꯛ ꯑꯋꯥꯕ ꯈꯨꯗꯣꯡꯊꯤꯕ ꯑꯗꯨꯛꯀꯤ ꯃꯇꯤꯛ ꯊꯦꯡꯅꯩ ꯍꯥꯏꯕꯁꯤ ꯍꯥꯏꯖꯅꯤꯡꯏ ꯑꯗꯨꯒ ꯃꯗꯨꯁꯤꯡꯗꯨ ꯂꯣꯏꯅ ꯈꯪꯉꯒꯗꯤ ꯌꯥꯝꯅ ꯂꯣꯟ ꯑꯇꯣꯞ ꯑꯇꯣꯞꯄꯁꯨ ꯈꯪꯉꯒꯗꯤ ꯑꯗꯨꯛꯀꯤ ꯃꯇꯤꯛ ꯑꯩꯈꯣꯏꯗ ꯑꯋꯥꯕꯗꯨ ꯊꯦꯡꯅꯔꯣꯏ ꯍꯤꯟꯗꯤ ꯏꯪꯂꯤꯁ ꯍꯤꯟꯗꯤ ꯅꯠꯇ꯭ꯔꯁꯨ ꯏꯪꯂꯤꯁ ꯑꯃ ꯍꯦꯛꯇ ꯈꯪꯕ ꯇꯥꯔꯒꯗꯤ ꯑꯇꯣꯞꯄꯗ ꯆꯠꯄꯗ ꯈꯨꯗꯣꯡꯆꯥꯗꯕꯁꯤꯡꯗꯨ ꯑꯃꯠꯇ ꯂꯩꯔꯣꯏꯅ ꯍꯥꯏꯖꯅꯤꯡꯏ